ꯍꯜꯂꯣ ꯎꯝ ꯀꯅꯥ ꯑꯥꯎ ꯃꯥꯅꯤ ꯑꯣ ꯑꯣ ꯑꯥ ꯍꯣꯏ

ꯎꯝ ꯍꯛꯆꯥꯡꯒꯤꯗꯤ ꯃꯤꯁ ꯀꯔꯤꯝꯇ ꯅꯨꯡꯉꯥꯏꯇꯕ ꯊꯣꯏꯗꯣꯛꯅꯗꯤ ꯂꯩꯇ꯭ꯔꯦ ꯑꯗꯨꯝ ꯇꯞ ꯇꯞꯅ ꯐꯒꯠꯂꯛꯑꯦ ꯆꯥꯕ ꯈꯣꯠꯄꯁꯦ ꯑꯗꯨꯝ ꯈꯔ ꯈꯔ ꯑꯗꯨꯝ ꯑꯦꯕꯔꯦꯁꯇꯕꯨꯗꯤ ꯆꯥꯏ ꯌꯥꯝ ꯀꯥ ꯍꯦꯟꯅ ꯏꯐꯦꯛꯇꯤꯚ ꯑꯣꯏꯅ ꯑꯣꯏꯕꯗꯨꯗꯤ ꯑꯣꯏꯗꯦ ꯆꯥꯕ ꯊꯛꯄꯗꯗꯤ ꯑꯥ ꯍꯣꯏ ꯆꯥꯗꯦ ꯁꯨꯝ ꯑꯥ ꯍꯣꯏ ꯑꯥ ꯍꯣꯏ ꯑ ꯑꯣ ꯍꯣꯏ ꯃꯤꯁ ꯑꯥ ꯍꯣꯏ ꯃꯤꯁ ꯎꯝ ꯑꯗꯨꯝ ꯄ꯭ꯔꯣꯕ꯭ꯂꯦꯝ ꯊꯣꯏꯅ ꯂꯩꯇ꯭ꯔꯦꯗ ꯃꯤꯁ ꯑꯗꯣ ꯑꯩ ꯄ꯭ꯔꯣꯕ꯭ꯂꯦꯝ ꯂꯩꯔꯒꯗꯤ ꯑꯗꯨꯝ ꯃꯤꯁꯇ ꯀꯣꯜ ꯇꯧꯔꯛꯀꯦ ꯑꯗꯨ ꯃꯤꯁꯅ ꯐꯣꯟ ꯇꯧꯔꯒ ꯎꯝ ꯍꯣꯏ ꯃꯤꯁ ꯑ ꯌꯥꯝ ꯅꯨꯡꯉꯥꯏꯔꯦ ꯃꯤꯁꯅ ꯁꯖꯦꯁꯟ ꯄꯤꯕꯤꯔꯛꯄꯁꯦ ꯎꯝ ꯍꯣꯏ ꯃꯤꯁ ꯎꯝ